ꯏꯕꯒꯤ ꯍꯩꯅꯕꯤꯁꯦ ꯏꯕꯒꯤ ꯍꯩꯅꯕꯤꯁꯦ ꯑꯩ ꯄꯤꯁꯛ ꯄꯤꯛꯏꯉꯩꯗꯒꯤ ꯍꯧꯅ ꯏꯕꯁꯦ ꯌꯥꯝꯅ ꯄꯥꯝꯖꯩ ꯁꯝꯅ ꯍꯥꯏꯔꯒ ꯋꯥꯔꯤ ꯃꯆꯥ ꯏꯕ ꯁꯩꯔꯦꯡ ꯏꯕ ꯁꯤꯒꯨꯝꯕꯁꯦ ꯑꯩꯅ ꯑꯦꯅꯤ ꯃꯐꯝ ꯑꯃꯗ ꯆꯠꯂ ꯀꯥꯟꯗ ꯐꯖꯕ ꯁꯤꯅꯔꯤ ꯑꯃ ꯑꯣꯏꯔꯒꯁꯨ ꯁꯩꯔꯦꯡ ꯑꯃ ꯍꯦꯛ ꯏꯊꯣꯛꯄ ꯋꯥꯔꯤ ꯑꯃ ꯍꯦꯛ ꯏꯊꯣꯛꯄ ꯑꯗꯒꯤ ꯋꯥꯔꯤ ꯂꯥꯏꯔꯤꯛ ꯇꯥꯔꯒ ꯑꯩꯒꯤ ꯂꯥꯏꯔꯤꯛ ꯇꯝꯕꯗ ꯑꯣꯏꯔꯣ ꯑꯩꯒꯤ ꯁꯩꯔꯦꯡꯗ ꯌꯥꯎꯔꯤꯕ ꯑꯏꯕꯗꯨꯅ ꯀꯔꯤ ꯄꯨꯛꯅꯤꯡ ꯑꯏꯕꯗꯨꯅ ꯀꯔꯤ ꯀꯔꯤ ꯐꯣꯡꯗꯣꯛꯅꯤꯡꯉꯤ ꯃꯥꯅ ꯌꯥꯝꯅ ꯐꯖꯅ ꯏꯕ ꯏꯕ ꯃꯇꯝꯗ ꯐꯖꯕ ꯋꯥꯍꯩ ꯋꯥꯇꯥ ꯗꯤꯁꯤꯄ꯭ꯂꯤꯟ ꯅꯥꯏꯅ ꯏꯕ ꯑꯗꯨꯒꯨꯝꯕꯁꯤꯡꯗꯨꯒꯤ ꯃꯇꯧꯁꯨ ꯇꯝꯖꯩ ꯑꯩꯅ ꯑꯏꯕ ꯈꯨꯗꯤꯡꯃꯛꯇꯒꯤ ꯑꯏꯕ ꯁꯤꯃ ꯍꯥꯏꯕ ꯂꯩꯇꯦ ꯑꯗꯨꯅ ꯑꯩꯒꯤ ꯅꯣꯡꯃꯗ ꯑꯩꯅ ꯑꯗꯨꯝ ꯑꯦꯅꯤꯇꯥꯏꯝ ꯑꯩ ꯅꯨꯡꯗꯥꯡ ꯇꯨꯃꯝꯗꯥꯏ ꯈꯨꯗꯤꯡꯒꯤ ꯑꯅꯝꯕꯅ ꯑꯩ ꯇꯨꯃꯝꯗꯥꯏꯁꯤꯗ ꯋꯥꯈꯜ ꯈꯜꯂꯒ ꯑꯩꯒꯤ ꯅꯨꯡꯉꯥꯏꯕ ꯋꯥꯔꯤ ꯑꯃ ꯅꯠꯇ꯭ꯔꯒ ꯅꯨꯡꯉꯥꯏꯕ ꯃꯨꯠ ꯑꯃ ꯁꯥꯒꯠꯂꯒ ꯑꯩꯅ ꯏꯕꯒꯤ ꯍꯩꯅꯕꯤꯁꯦ ꯑꯗꯨꯝ ꯆꯠꯊꯔꯛꯏ ꯉꯁꯤ ꯐꯥꯎꯕ ꯑꯗꯨꯕꯨ ꯍꯣꯏ ꯃꯇꯝꯒꯤ ꯃꯇꯨꯡ ꯏꯟꯅ ꯌꯥꯝꯅ ꯆꯤꯟꯕꯅ ꯍꯧꯖꯤꯛꯇꯤ ꯌꯥꯝꯅ ꯏꯕꯁꯨ ꯉꯝꯗꯦ ꯉꯝꯗ꯭ꯔꯒꯁꯨ ꯉꯝꯗꯅ ꯑꯩꯅ ꯀꯔꯤ ꯀꯔꯤꯒꯨꯝꯕ ꯃꯇꯝꯗ ꯑꯩꯅ ꯏꯆꯥꯁꯤꯡ ꯄꯨꯔꯒ ꯀꯣꯏꯕꯕꯨ ꯆꯠꯄ ꯑꯣꯏꯔꯣ ꯄꯥꯛꯇꯕꯨ ꯑꯣꯏꯔꯣ ꯑꯦꯅꯤ ꯀ꯭ꯔꯥꯏꯝ ꯑꯃ ꯊꯣꯛꯄ ꯑꯣꯏꯔꯣ ꯁꯤꯒꯨꯝꯕꯁꯤ ꯃꯇꯝꯁꯦ ꯑꯩꯅ ꯑꯗꯨꯝ ꯏꯖꯩ